ꯇꯥ ꯍꯦꯔꯣꯖꯤꯠ ꯑꯣꯏꯔꯕꯣ ꯑꯩꯅꯤꯅꯦ ꯅꯣꯏ ꯊꯪꯅꯕꯗꯩꯅꯤ ꯑꯣ ꯀꯩꯅꯣꯅꯦ ꯍꯧꯖꯤꯛꯄꯨ ꯃꯊꯦꯟꯁꯤ ꯀꯔꯤꯅ ꯍꯥꯎꯔꯤꯃꯣꯅ ꯍꯤꯡꯒꯣꯟ ꯁꯝꯕꯟꯗꯤ ꯀꯃꯥꯏ ꯇꯧꯔꯤꯕ

ꯍꯧꯖꯤꯛꯀꯥꯟꯗꯤ ꯑꯥꯂꯨ ꯑꯗꯒꯤ ꯍꯣꯏꯅꯦ ꯑꯗꯒꯤ ꯇꯤꯜꯍꯧ ꯀꯩ ꯀꯩ ꯌꯥꯝ ꯎꯅꯔꯤꯅꯤꯅ

ꯑꯣ ꯀꯥ ꯍꯦꯟꯅ ꯌꯦꯡꯁꯤꯟꯗ꯭ꯔꯦꯕ ꯃꯐꯝ ꯂꯥꯡꯒꯤꯗꯤ ꯌꯥꯝ ꯐꯕ ꯃꯐꯝ ꯑꯣꯏꯕꯅꯤ

ꯀꯟꯅ ꯑꯩꯈꯣꯏꯅ ꯆꯠ ꯀꯥꯟꯗ ꯑꯩ ꯂꯧꯔꯤ ꯀꯩꯅꯣ ꯐꯩꯗꯣꯝ ꯁꯦꯝꯅꯕ ꯑꯗꯩ ꯀꯩꯅꯣ ꯇꯧꯕ ꯎꯏꯑꯕ ꯑꯗ ꯑꯗ ꯇꯥꯃꯣ ꯍꯣꯏ ꯖꯒꯥꯗꯨ ꯁꯦꯝꯕꯗꯨ ꯎꯗꯕ ꯑꯗꯨꯅꯅꯤ ꯑꯩꯅ ꯍꯪꯉꯤꯁꯦ ꯄꯥꯝꯃꯨꯏ ꯑꯗꯨ ꯇꯥꯃꯣ ꯍꯣꯏꯅ ꯎꯔꯨꯗ꯭ꯔꯁꯨ ꯃꯤ ꯑꯇꯣꯞꯄ ꯑꯃꯗ ꯎꯍꯜꯂꯗꯤ ꯍꯥꯏꯗꯤ ꯀꯩꯅꯣꯝꯇꯁꯨ ꯀꯥꯟꯅꯅꯤ

ꯑꯣꯍꯣ

ꯑꯣ ꯑꯣ ꯑꯋꯥꯡꯁꯤꯡ ꯍꯧꯖꯤꯛꯀꯥꯟꯗꯤ ꯀꯩꯅꯣꯒꯁꯨ ꯁꯦꯝ ꯄꯥꯝꯕꯤꯒꯁꯨ ꯌꯥꯝ ꯊꯥꯅꯔꯕꯅꯤ ꯁꯦꯝꯃꯒ ꯐꯥꯝ ꯑꯣꯏꯅ ꯑꯗ

ꯑꯣ

ꯑꯣ ꯑꯣ ꯐꯔꯦ ꯆꯥꯛ ꯆꯥꯕ ꯂꯣꯏꯔꯒ ꯍꯣꯔꯦꯟꯗꯤ ꯎꯅꯁꯤ ꯊꯦꯡꯅꯁꯤ ꯅꯨꯡꯗꯥꯡ ꯋꯥꯛꯀꯤꯡ ꯑꯣꯏꯅ ꯍꯣꯏ ꯍꯣꯏ ꯎꯝ